ꯑꯩꯗꯤ ꯑꯩꯒꯤ ꯏꯁꯥꯒꯤ ꯂꯥꯏꯔꯤꯛꯁꯦ ꯕꯨꯛ ꯁ꯭ꯇꯣꯔꯗꯒꯤ ꯂꯧꯋꯤ ꯂꯩꯕꯁꯨ ꯌꯥꯎꯋꯤ ꯅꯠꯇ꯭ꯔꯒꯅ ꯑꯇꯣꯞꯄ ꯍꯥꯟꯅ ꯍꯥꯟꯅꯒꯤ ꯃꯤꯁꯤꯡꯗꯒꯤ ꯀ꯭ꯂꯥꯁ ꯍꯦꯟꯕ ꯃꯤꯗꯒꯤ ꯂꯩꯕꯁꯨ ꯌꯥꯎꯋꯦ ꯑꯩꯈꯣꯏꯒꯤ ꯑꯩꯈꯣꯏꯒꯤ ꯃꯅꯥꯛꯇ ꯂꯥꯏꯔꯤꯛ ꯁꯦꯀꯦꯜꯍꯦꯟ ꯅꯠꯇ꯭ꯔꯒꯅ ꯑꯍꯣꯡꯕ ꯌꯣꯟꯐꯝ ꯑꯃꯠꯇ ꯂꯩꯇꯦ ꯕꯨꯛ ꯁ꯭ꯇꯣꯔ ꯅꯠꯇꯅ ꯂꯩꯇꯦ